ꯏꯝꯐꯥꯜ ꯋꯦꯁꯠ ꯗꯤꯁꯇ꯭ꯔꯤꯛꯇ ꯃꯔꯨ ꯑꯣꯏꯅ ꯂꯝꯕꯤ ꯊꯣꯡꯒꯤ ꯆꯠꯊꯣꯛ ꯆꯠꯁꯤꯟꯒꯤ ꯍꯥꯏꯕꯗꯤ ꯃꯐꯝ ꯑꯃꯗꯒꯤꯅ ꯑꯇꯣꯞꯄ ꯑꯩꯈꯣꯢꯅ ꯆꯠꯅꯤꯡꯕ ꯃꯐꯝ ꯑꯃꯗ ꯆꯠꯄ ꯃꯇꯝꯗ ꯑꯣꯇꯣꯒꯨꯝꯕ ꯑꯗꯒꯤ ꯕꯁ ꯃꯦꯖꯤꯛ ꯁꯨꯃꯥꯏꯅ ꯆꯠꯂꯤ ꯑꯗꯨꯒ ꯑꯩꯈꯣꯢꯅ ꯑꯇꯣꯞꯄ ꯃꯐꯝ ꯑꯃꯗꯒꯤ ꯈꯤꯇꯪ ꯑꯔꯥꯞꯄ ꯃꯐꯝ ꯑꯃꯗ ꯑꯃꯨꯛ ꯆꯠꯀꯦ ꯍꯥꯏꯇꯥꯔꯒꯗꯤ ꯑꯦꯔꯣꯄ꯭ꯂꯦꯟꯗ ꯆꯠꯂꯛꯄꯒꯤ ꯗꯔꯀꯥꯔꯁꯨ ꯑꯣꯏꯔꯛꯀꯅꯤ ꯑꯗꯨꯗꯤ ꯁꯦꯜ ꯊꯨꯝꯒꯤ ꯃꯔꯛꯇ ꯈꯤꯇꯪ ꯑꯦꯐꯣꯔꯗꯦꯕꯜ ꯑꯣꯏꯔꯛꯇꯕ ꯃꯔꯝ ꯃꯔꯝꯅ ꯃꯈꯥꯗ ꯕꯁ ꯀꯨꯝꯕꯗ ꯆꯠꯄꯩ ꯈꯨꯗꯣꯡꯆꯥꯕꯁꯨ ꯑꯗꯨꯝ ꯂꯩꯒꯅꯤ